ꯊꯧꯕꯥꯟ ꯖꯤꯜꯂꯥ ꯑꯁꯤꯗ ꯅꯨꯄꯤꯁꯤꯡꯒꯤ ꯃꯍꯩ ꯃꯁꯤꯡ ꯇꯝꯕꯒꯤ ꯈꯨꯗꯣꯡ ꯆꯥꯗꯕ ꯌꯥꯝ ꯂꯩꯔꯝꯃꯤ ꯑꯗꯨꯕꯨ ꯍꯧꯖꯤꯛꯇꯤ ꯆꯥꯎꯈꯠꯂꯕꯅꯤꯅ ꯅꯨꯄꯤꯁꯤꯡ ꯑꯁꯤꯁꯨ ꯈꯨꯗꯣꯡ ꯆꯥꯕ ꯅꯨꯄꯥ ꯅꯨꯄꯤ ꯔꯥꯏꯠ ꯃꯥꯟꯅꯩ ꯍꯥꯏꯕꯒꯤ ꯃꯑꯣꯡꯗ ꯂꯥꯏꯔꯤꯛ ꯂꯥꯏꯁꯨ ꯇꯝꯕꯗ ꯑꯣꯏꯔꯣ ꯑꯃ ꯑꯃ ꯇꯧꯕꯗ ꯑꯣꯏꯔꯣ ꯅꯨꯄꯥꯒ ꯅꯨꯄꯤꯒ ꯔꯥꯏꯠ ꯃꯥꯟꯅꯩ ꯍꯥꯏꯅꯗꯤ ꯃꯤꯠꯌꯦꯡ ꯑꯁꯤ ꯆꯞ ꯃꯥꯟꯅꯩ ꯍꯥꯏꯅ ꯍꯧꯖꯤꯛꯇꯤ ꯊꯕꯛ ꯇꯧꯕ ꯃꯇꯝꯗ ꯅꯨꯄꯥ ꯅꯨꯄꯤ ꯆꯞ ꯃꯥꯟꯅꯅ ꯅꯨꯄꯥꯅ ꯇꯧꯕ ꯉꯝꯕ ꯊꯕꯛ ꯅꯨꯄꯤꯅꯁꯨ ꯇꯧꯕ ꯉꯝꯃꯤ ꯍꯥꯏꯅ ꯆꯞ ꯃꯥꯟꯅꯅ ꯄꯥꯡꯊꯣꯛꯏ